ꯍꯜꯂꯣ ꯏꯅꯦ ꯂꯜꯂꯩꯃꯅꯤꯀꯣ ꯑꯣ ꯑꯩꯁꯦ ꯏꯅꯦꯗꯩ ꯅꯍꯥꯟꯒꯩ ꯑꯗꯨꯝ ꯐꯤ ꯂꯩꯕꯗꯨꯅꯦꯕꯀꯣ ꯄ꯭ꯔꯤꯌꯥꯗꯣ ꯑꯗꯣ ꯑꯩ ꯏꯅꯦꯗ ꯍꯧꯖꯤꯛꯁꯦ ꯋꯥꯡꯈꯩ ꯐꯤꯒꯨꯝꯕ ꯔꯥꯅꯤ ꯐꯤꯒꯨꯝꯕꯁꯦ ꯑꯅꯧꯕ ꯂꯥꯛꯄ꯭ꯔꯥꯅ ꯈꯪꯅꯤꯡꯕ ꯑꯣ ꯔꯥꯅꯤ ꯐꯤꯗꯗꯤ ꯑꯅꯧꯕ ꯈꯔ ꯂꯥꯛꯑꯦꯕ ꯑꯣ ꯃꯃꯜꯁꯦ ꯀꯨꯟ ꯂꯤꯁꯤꯡ ꯀꯨꯟ ꯍꯦꯟꯕꯤꯗꯨꯔꯣ ꯀꯃꯥꯏꯅ ꯇꯧꯒꯦ ꯅꯠꯇ꯭ꯔꯒ ꯑꯗꯨꯝ ꯀꯨꯟꯒꯤ ꯃꯅꯨꯡꯗ ꯂꯩꯕ ꯂꯩꯒꯗ꯭ꯔꯣ ꯑꯣ ꯑꯗꯣ ꯀꯩꯅꯣ ꯀꯩ ꯀꯩ ꯃꯆꯨꯗꯗꯤ ꯂꯩꯒꯦ ꯍꯥꯏꯗꯤ ꯀꯩꯅꯣ ꯑꯁꯪꯕ ꯃꯆꯨ ꯑꯗꯨꯒꯨꯝꯕ ꯄꯥꯝꯕ ꯑꯁꯪꯕ ꯍꯥꯏꯔꯒ ꯌꯥꯝ ꯌꯥꯛꯄ ꯑꯁꯪꯕ ꯅꯠꯇꯕ ꯍꯥꯏꯗꯤ ꯇꯦꯟꯅꯋꯥ ꯃꯆꯨ ꯍꯥꯏꯒꯗ꯭ꯔꯥ ꯑꯗꯨꯒꯨꯝꯕ ꯃꯆꯨꯗꯣ ꯂꯩꯒꯗ꯭ꯔꯣ ꯑꯉꯧꯕꯒ ꯇꯦꯟꯅꯋꯥꯒ ꯌꯥꯟꯅꯕꯒꯨꯝꯕ ꯍꯣꯏ ꯑꯗꯣ ꯏꯅꯦꯁꯦ ꯑꯗꯨꯝ ꯏꯅꯦꯁꯦ ꯑꯗꯨꯝ ꯊꯣꯡ ꯑꯗꯨꯝ ꯍꯥꯡꯕꯤꯅꯤꯀꯣ ꯅꯣꯡꯃꯥꯏꯖꯤꯡ ꯅꯨꯃꯤꯠꯇꯤ ꯍꯥꯡꯕ꯭ꯔꯥ ꯀꯃꯥꯏ ꯇꯧꯒꯦ ꯐꯔꯦ ꯐꯔꯦ ꯑꯩ ꯁꯤ ꯍꯞꯇꯥ ꯁꯤ ꯃꯅꯨꯡꯗ ꯂꯥꯛꯅꯕ ꯇꯧꯖꯔꯒꯦ ꯊꯝꯖꯔꯒꯦ